ꯇꯦꯛꯅꯣꯂꯣꯖꯤꯅ ꯃꯅꯤꯄꯨꯔꯒꯤ ꯀꯜꯆꯔꯗ ꯑꯍꯣꯡꯕ ꯀꯌꯥ ꯄꯨꯕ ꯉꯝꯏ ꯇꯦꯛꯅꯣꯂꯣꯖꯤꯒꯤ ꯃꯇꯦꯡꯅ ꯑꯣꯐꯤꯁ ꯁ꯭ꯀꯨꯜꯁꯤꯡꯗ ꯑꯊꯨꯕ ꯃꯑꯣꯡꯗ ꯊꯕꯛ ꯃꯇꯦꯡ ꯇꯧꯕ ꯉꯝꯏ ꯉꯜꯂꯤꯉꯩ ꯃꯇꯝꯗ ꯇꯦꯛꯅꯣꯂꯣꯖꯤ ꯋꯥꯠꯄ ꯃꯔꯝꯅ ꯊꯕꯛ ꯊꯧꯔꯝꯗ ꯑꯋꯥꯕ ꯑꯣꯏꯔꯝꯏ